ꯏꯁꯄꯣꯔꯠꯀꯤ ꯁꯥꯟꯅꯕ ꯈꯣꯠꯄꯒꯤ ꯇꯤꯝꯋꯥꯔꯛ ꯍꯥꯏꯕꯁꯦ ꯌꯥꯝ ꯁꯥꯡꯉꯤ ꯏꯁꯄꯣꯔꯠꯀꯤ ꯇꯤꯝꯋꯥꯔꯛ ꯍꯥꯏꯕꯁꯤꯗꯤ ꯅꯨꯡꯁꯨ ꯅꯨꯡꯉꯥꯏ ꯏꯁꯄꯣꯔꯠꯀꯤ ꯇꯤꯝꯋꯥꯔꯛ ꯍꯥꯏꯕꯁꯤꯗꯤ ꯄꯣꯁꯤꯁꯟ ꯂꯩꯅꯔꯒ ꯇꯤꯝꯋꯥꯔꯛꯇ ꯆꯠꯄ ꯃꯇꯝꯗ ꯁꯛꯁꯦꯁ ꯑꯣꯏꯗꯕ ꯂꯩꯇꯦ ꯑꯃꯁꯨꯡ ꯕꯣꯜ ꯑꯩꯈꯣꯏꯅ ꯕꯣꯜ ꯁꯥꯟꯅꯕ ꯑꯃ ꯆꯠꯄꯗ ꯇꯣꯔꯅꯥꯃꯦꯟ ꯑꯃ ꯆꯠꯄꯗ ꯄꯨꯟꯁꯤꯜꯂꯒ ꯁꯥꯟꯅꯕ ꯃꯇꯝꯗ ꯅꯨꯡꯉꯥꯏꯕ ꯑꯃ ꯄꯤ ꯋꯤꯅꯔꯁꯁꯨ ꯆꯦꯝꯄꯤꯌꯟꯁꯨ ꯂꯧꯕ ꯃꯌꯥꯝ ꯂꯩ ꯑꯗꯨꯅ ꯇꯤꯝꯋꯥꯔꯛ ꯍꯥꯏꯕꯁꯤꯗꯤ ꯑꯦꯚ꯭ꯔꯤ ꯃꯦꯟ ꯑꯦꯚ꯭ꯔꯤ ꯐꯨꯠꯕꯣꯜꯂꯔꯁꯀꯤꯗꯤ ꯇꯤꯝꯋꯥꯔꯛ ꯍꯥꯏꯕꯁꯦ ꯐꯩꯌꯦ ꯇꯤꯝꯋꯥꯔꯛ ꯇꯧꯔꯤꯕ ꯈꯨꯗꯤꯡꯗꯨꯗ ꯁꯛꯁꯦꯁ ꯑꯣꯏꯒꯅꯤ ꯇꯤꯝꯋꯥꯔꯛ ꯇꯧꯗ꯭ꯔꯗꯤ ꯁꯛꯁꯦꯁ ꯑꯣꯏꯔꯣꯏ ꯑꯗꯨꯅꯤꯅ ꯁꯥꯟꯅꯕ ꯑꯃ ꯆꯠꯂꯁꯨ ꯀꯔꯤ ꯆꯠꯄ ꯕꯣꯜꯂꯤꯕꯣꯜ ꯁꯥꯟꯅꯕ ꯐꯨꯠꯕꯣꯜ ꯁꯥꯟꯅꯕ ꯑꯃ ꯆꯠꯄꯗ ꯏꯔꯨꯞ ꯍꯥꯏꯕꯁꯤꯡꯁꯦ ꯐ꯭ꯔꯦꯟꯁꯤꯞ ꯍꯥꯏꯕꯁꯤꯡꯁꯦ ꯃꯣꯏꯒꯤ ꯍꯣꯏ ꯐꯤꯖꯤꯀꯦꯜꯒꯤ ꯃꯣꯏꯒꯤ ꯃꯣꯏꯒꯤ ꯐꯤꯖꯤꯀꯦꯜ ꯂꯩꯕ ꯌꯥꯏ ꯃꯣꯏꯒꯤ ꯏꯁꯇꯦꯃꯤꯅꯥ ꯂꯩꯇꯕ ꯌꯥꯏ ꯑꯗꯨꯕꯨ ꯃꯣꯏ ꯏꯁꯇꯦꯃꯤꯅꯥ ꯂꯩꯇꯦꯅ ꯑꯩꯈꯣꯏꯗ ꯃꯣꯏꯗ ꯆꯩꯁꯤꯟꯕ ꯈꯣꯠꯆꯤꯟꯕꯗꯤ ꯌꯥꯔꯣꯏ ꯇꯤꯝꯋꯥꯔꯛ ꯍꯥꯏꯕꯁꯤꯗꯤ ꯑꯩꯈꯣꯏꯅ ꯁꯥꯟꯅꯔꯃꯤꯟꯅꯔꯒ ꯑꯩꯈꯣꯏꯅ ꯐꯖꯅ ꯁꯥꯟꯅꯃꯤꯟꯅꯔꯒ ꯑꯣ ꯃꯥꯅ ꯏꯁꯇꯦꯃꯤꯅꯥ ꯉꯝꯃꯛꯇꯕ ꯃꯇꯝꯗ ꯑꯩꯅ ꯃꯥꯒꯤꯗꯃꯛꯇ ꯆꯦꯟꯕꯤꯕ ꯃꯥꯅ ꯑꯩ ꯑꯩꯅ ꯑꯩꯅ ꯉꯝꯂꯛꯇ꯭ꯔꯀꯥꯟꯗ ꯃꯥꯏꯗꯃꯛꯇ ꯑꯩꯒꯤꯗꯃꯛꯇ ꯃꯥꯅ ꯆꯦꯟꯕꯤꯕ ꯑꯗꯨꯁꯦ ꯇꯤꯝꯋꯥꯔꯛꯅꯦ ꯑꯗꯨꯕꯨ ꯃꯤ ꯑꯃꯅ ꯁꯣꯏꯍꯜꯂꯒ ꯃꯤ ꯑꯃꯅ ꯁꯣꯏꯍꯜꯂꯀꯥꯟꯗ ꯑꯃꯗꯨꯅ ꯌꯦꯡꯁꯤꯜꯂꯒ ꯂꯩꯕ ꯍꯥꯏꯕꯗꯨꯗꯤ ꯇꯤꯝꯋꯥꯔꯛ ꯁꯣꯏꯕꯅꯤꯅ ꯑꯗꯨꯅꯤꯅ ꯇꯤꯝꯋꯥꯔꯛꯁꯦ ꯐꯖꯅ ꯌꯦꯡꯁꯤꯟꯅ ꯆꯥꯡ ꯇꯧꯔꯒ ꯉꯥꯛꯅ ꯁꯥꯟꯅꯒꯗꯧꯅꯦ ꯇꯤꯝꯋꯥꯔꯛ ꯍꯥꯏꯕꯁꯤꯗꯤ ꯑꯗꯨꯒ ꯏꯁꯄꯣꯔꯠꯇ ꯄ꯭ꯔꯣꯃꯣꯠ ꯇꯤꯝ ꯑꯦꯟ ꯗꯥ ꯀꯣꯂꯕꯣꯔꯦꯁꯟ ꯍꯥꯏꯕꯁꯤꯗꯤ ꯑꯩꯈꯣꯏꯅ ꯐꯖꯅ ꯄ꯭ꯂꯦ ꯃꯅꯨꯡꯗ ꯈꯠꯅꯕ ꯆꯩꯕ ꯌꯥꯎꯅꯗꯕꯤꯗ ꯉꯥꯡꯅ ꯁꯥꯟꯅꯔꯛꯄ ꯃꯇꯝꯗꯗꯤ ꯃꯤꯅꯁꯨ ꯌꯦꯡꯕꯗ ꯐꯖꯒꯅꯤ ꯃꯤꯅꯁꯨ ꯃꯤꯅꯁꯨ ꯁꯥꯟꯅꯕ ꯌꯦꯡꯕꯗ ꯐꯖꯒꯅꯤ ꯑꯗꯨ ꯐꯤꯜ ꯃꯅꯨꯡꯗ ꯈꯠꯅꯕ ꯆꯩꯅꯕ ꯈꯣꯠꯅꯕ ꯇꯧꯔꯒ ꯁꯥꯟꯅꯔꯛꯄ ꯃꯇꯝꯗꯗꯤ ꯇꯤꯝꯋꯥꯔꯛꯁꯨ ꯁꯣꯏꯒꯅꯤ ꯑꯩꯈꯣꯏꯅ ꯄꯨꯊꯣꯛꯆꯔꯤꯕ ꯇꯤꯝꯋꯥꯔꯛꯁꯤꯁꯨ ꯁꯣꯏꯒꯅꯤ ꯃꯤꯅ ꯌꯦꯡꯕꯗꯁꯨ ꯊꯤꯅꯎꯒꯅꯤ ꯀ꯭ꯂꯞꯀꯤ ꯃꯤꯡꯁꯨ ꯃꯥꯏꯊꯤꯒꯅꯤ ꯑꯗꯨꯅꯤꯅ ꯇꯤꯝꯋꯥꯔꯛ ꯍꯥꯏꯕꯁꯤꯗꯤ ꯌꯥꯝ ꯐꯅ ꯆꯠꯄꯅ ꯄꯥꯝꯃꯤ ꯑꯗꯨꯒ

ꯇꯤꯛꯋꯥꯔꯛ ꯍꯥꯏꯕꯁꯤꯗ ꯍꯧꯖꯤꯛ ꯃꯥꯟꯕ ꯑꯃꯁꯨ ꯑꯅꯧꯕ ꯂꯥꯛꯄꯅꯤꯅ ꯑꯅꯧꯕ ꯂꯥꯛꯄꯗꯨꯅ ꯑꯩꯈꯣꯏꯒꯤ ꯑꯩꯈꯣꯏꯒꯤ ꯃꯦꯠꯁ ꯑꯃꯗ ꯑꯩꯈꯣꯏꯅ ꯁꯥꯟꯅꯃꯤꯅꯔꯛꯄꯗ ꯃꯥꯏ ꯄꯣꯖꯤꯁꯟ ꯈꯪꯗꯕ ꯃꯥꯅ ꯃꯀꯣꯛ ꯉꯥꯎꯔꯛꯄ ꯃꯥꯅ ꯁꯥꯟꯅꯕꯗ ꯄꯣꯁꯤꯁꯟ ꯁꯥꯟꯅꯔꯛꯄꯅ ꯃꯀꯣꯛ ꯉꯥꯎꯕꯒꯨꯝꯕꯁꯦ ꯇꯧꯔꯛꯑꯗꯤ ꯑꯩꯈꯣꯏꯅ ꯑꯣ ꯁꯤꯇꯧꯑꯣ ꯁꯤꯇꯧꯑꯣ ꯆꯩꯗꯕꯤꯗ ꯐꯖꯅ ꯉꯥꯡꯕꯤꯔꯒ ꯈꯣꯠꯄ ꯇꯧꯔꯒ ꯚꯥꯏ ꯅꯪ ꯑꯗꯨ ꯆꯦꯟꯕꯗ ꯑꯗꯨꯗꯣ ꯂꯨꯏꯌꯦ ꯑꯗꯨ ꯆꯦꯟꯕꯗ ꯑꯗꯥ ꯅꯠꯇꯦ ꯅꯪ ꯇꯤꯝꯋꯥꯔꯛ ꯇꯤꯛꯋꯥꯔꯛ ꯄꯤꯕꯤꯕ ꯁꯤꯗ ꯆꯦꯜꯂꯨ ꯁꯤꯗ ꯆꯦꯜꯂꯨ ꯍꯥꯏꯅ ꯐꯖꯅ ꯁꯞꯄ꯭ꯣꯔꯠ ꯇꯧꯔꯛꯄ ꯃꯇꯝꯗꯗꯤ ꯑꯩꯒꯤ ꯏꯃꯥꯟꯅꯕ ꯑꯅꯧꯕ ꯂꯥꯛꯄꯁꯤ ꯌꯥꯝ ꯐꯩꯌꯦ ꯑꯗꯨꯒ ꯐ꯭ꯔꯦꯟꯁꯤꯞ ꯍꯦꯜꯞ ꯐꯤꯖꯤꯀꯦꯜ ꯍꯦꯜꯞ ꯍꯥꯏꯕꯁꯨ ꯍꯣꯏ ꯃꯣꯏ ꯏꯁꯇꯦꯃꯤꯅꯥꯒꯨꯝꯕꯗ ꯃꯈꯧꯅꯥꯎ ꯈꯤꯇꯪ ꯆꯦꯟꯕꯗ ꯌꯥꯝ ꯃꯈꯧꯅꯥꯎ ꯁꯥꯕ ꯈꯣꯠꯄ ꯌꯥꯝ ꯇꯧꯔꯛꯄ ꯂꯩꯕꯅꯤ ꯑꯗꯨꯗ ꯑꯩꯈꯣꯏꯅ ꯐꯖꯅ ꯚꯥꯏ ꯑꯩꯈꯣꯏꯅ ꯃꯇꯦꯡ ꯄꯥꯡꯕꯤꯕ ꯆꯩꯗꯕꯤꯗ ꯇꯤꯝꯋꯥꯔꯛ ꯍꯥꯏꯕꯗꯣ ꯃꯊꯧ ꯎꯠꯄ ꯑꯗꯨꯒ ꯑꯩꯈꯣꯏꯅ ꯑꯗꯨꯅ ꯃꯥꯅ ꯆꯦꯟꯕ ꯉꯝꯃꯀꯥꯟꯗꯅ ꯑꯩꯈꯣꯏꯅ ꯃꯇꯦꯡ ꯄꯥꯡꯕꯤꯔꯒ ꯆꯦꯟꯕ ꯍꯥꯏꯕꯁꯤ ꯇꯤꯝꯋꯥꯔꯛ ꯀꯧꯋꯦ ꯑꯗꯨꯒ ꯑꯃꯁꯨꯡ ꯑꯗꯨꯒ ꯃꯥꯅ ꯉꯝꯃꯛꯇ ꯃꯇꯝꯗ ꯑꯩꯈꯣꯏꯅ ꯃꯇꯦꯡ ꯄꯥꯡꯉꯤ ꯑꯗꯨꯁꯨ ꯃꯤꯒꯤ ꯃꯤꯠꯌꯦꯡꯗ ꯐꯖꯒꯟꯗ ꯏꯁꯄꯣꯔꯠ ꯁꯥꯟꯅꯔꯛꯄ ꯃꯇꯝ ꯁꯥꯡꯅ ꯐꯤꯜ ꯃꯅꯨꯡꯗ ꯁꯥꯟꯅꯔꯤꯉꯩꯗ ꯑꯣꯗꯤꯌꯦꯟꯁ ꯈꯣꯏꯒꯤ ꯑꯣꯗꯤꯌꯦꯟꯁ ꯈꯣꯏꯒꯤ ꯄꯨꯛꯅꯤꯡ ꯁꯣꯛꯅꯕ ꯑꯩꯈꯣꯏ ꯀꯣꯆꯀꯤ ꯄꯨꯛꯅꯤꯡ ꯇꯤꯝꯒꯤ ꯃꯤꯡꯆꯠ ꯃꯥꯡꯗꯅꯤꯡꯉꯥꯏ ꯍꯥꯏꯅ ꯁꯥꯟꯅꯁꯦ ꯍꯥꯏꯔꯗꯤ ꯃꯔꯨꯞ ꯃꯔꯨꯞ ꯀꯤ ꯐꯨꯠꯕꯣꯜ ꯑꯦꯚ꯭ꯔꯤ ꯃꯦꯠꯁꯇ ꯃꯔꯨꯞ ꯑꯣꯏꯅꯕ ꯑꯟꯗꯔꯁꯇꯦꯟꯗꯤꯡ ꯂꯩꯅꯕ ꯑꯟꯗꯔꯁꯇꯦꯟꯗꯤꯡ ꯂꯩꯅꯕꯗꯨꯅ ꯇꯤꯝꯋꯥꯔꯛ ꯄꯤꯕ ꯉꯝꯃꯦ ꯍꯥꯏꯅ ꯍꯥꯏꯕ ꯄꯥꯝꯃꯤ ꯐꯤꯖꯤꯀꯦꯜ ꯍꯥꯏꯕ ꯏꯁꯇꯦꯃꯤꯅꯥ ꯍꯥꯏꯕꯁꯤꯅꯁꯨ ꯐꯨꯠꯕꯣꯜ ꯑꯦꯚ꯭ꯔꯤ ꯐꯨꯠꯕꯣꯜꯁ ꯑꯣꯔ ꯑꯦꯅꯤ ꯏꯁꯄꯣꯔꯠꯀꯤ ꯃꯅꯨꯡꯗ ꯏꯁꯇꯦꯃꯤꯅꯥ ꯂꯩꯕ ꯍꯥꯏꯕꯁꯨ ꯑꯃꯔꯣꯝꯗꯁꯨ ꯐꯩ ꯍꯥꯏꯅ ꯈꯜꯂꯦ ꯑꯗꯨꯒ ꯑꯃꯁꯨꯡ ꯇꯤꯝꯋꯥꯔꯛ ꯍꯥꯏꯕꯁꯤꯗꯤ ꯅꯣꯏꯅ ꯉꯝꯃꯤ ꯃꯈꯩ ꯁꯥꯟꯅꯧꯁꯤ ꯁꯥꯟꯅꯕ ꯃꯇꯝꯗ ꯁꯥꯟꯅꯒꯗꯧꯅꯦ ꯑꯗꯨꯕꯨ ꯇꯤꯝꯋꯥꯔꯛ ꯍꯥꯏꯕꯁꯤꯗꯤ ꯅꯣꯏꯅ ꯑꯃ ꯁꯥꯟꯅꯔꯛꯄꯗ ꯅꯣꯏꯅ ꯇꯜꯂꯗꯤ ꯃꯔꯨꯞ ꯅꯈꯣꯏꯅꯁꯨ ꯇꯜꯂꯗꯤ ꯀ꯭ꯂꯞꯀꯤ ꯃꯤꯡꯆꯠꯁꯨ ꯊꯤꯒꯅꯤ ꯅꯣꯏꯒꯤ ꯇꯤꯝꯒꯤ ꯃꯤꯡꯆꯠꯁꯨ ꯊꯤꯒꯅꯤ ꯑꯗꯨꯅ ꯇꯤꯝꯋꯥꯔꯛ ꯍꯥꯏꯕꯁꯤꯗꯤ ꯅꯣꯏ ꯄꯨꯟꯅ ꯁꯥꯟꯅꯃꯤꯟꯅꯕ ꯍꯔꯥꯎꯅ ꯁꯥꯟꯅꯃꯤꯟꯅꯕ ꯍꯥꯏꯕꯁꯤ ꯇꯤꯝꯋꯥꯔꯛ ꯀꯧꯏ ꯑꯗꯨꯅ ꯇꯤꯝꯋꯥꯔꯛꯁꯤ